ꯑꯣ ꯍꯜꯂꯣ ꯑꯣ

ꯎꯝ ꯑꯥ ꯀꯌꯥꯝ ꯂꯧꯕꯤꯒꯗꯕꯅꯣ ꯎꯝ ꯆꯥꯝꯃꯨꯛ ꯑꯣꯏꯔꯒꯗꯤꯅꯦ ꯑꯩꯈꯣꯏꯅ ꯁꯨꯝ ꯍꯥꯏꯗꯤ ꯑꯗꯨꯝ ꯂꯧꯅꯔꯤꯕꯁꯤꯡꯁꯦ ꯄꯤꯅꯔꯤꯕꯁꯤꯡꯁꯦ ꯑꯩꯈꯣꯏꯅ ꯂꯤꯇꯔ ꯀꯨꯟꯊ꯭ꯔꯥꯒ ꯃꯉꯥ ꯌꯥꯝ ꯆꯥꯎꯅ ꯄꯥꯕꯗꯀꯣ ꯆꯥꯎꯕ ꯍꯥꯏꯕꯗꯤ ꯑꯗꯨꯝ ꯂꯤꯇꯔ ꯑꯃꯅ ꯃꯤ ꯑꯍꯨꯝ ꯑꯍꯨꯝꯒꯤ ꯆꯥꯡꯗꯤ ꯄꯥꯏꯌꯦꯕꯀꯣ ꯑꯗꯨ ꯑꯗꯨꯃꯥꯏꯅ ꯃꯤ ꯆꯥꯝꯃꯒꯤ ꯑꯣꯏꯔꯒꯗꯤ ꯑꯩꯈꯣꯏꯒꯤ ꯃꯔꯛ ꯑꯩꯈꯣꯏ ꯆꯨꯝꯅꯒꯤ ꯅꯣꯔꯃꯦꯜꯁꯤꯗ ꯍꯥꯏꯇꯥꯔꯦ ꯂꯤꯇꯔ ꯀꯨꯟꯊ꯭ꯔꯥ ꯃꯉꯥꯗꯤ ꯑꯣꯏꯌꯦꯕꯀꯣ ꯑꯗꯣ ꯂꯤꯇꯔ ꯀꯨꯟꯊ꯭ꯔꯥ ꯃꯉꯥꯁꯦ ꯄꯣꯠ ꯐꯕ ꯐꯗꯕ ꯍꯥꯏꯗꯤ ꯐꯕ ꯍꯥꯏꯕꯗꯤ ꯈꯔ ꯍꯟꯗꯕ ꯈꯔ ꯐꯕ ꯍꯥꯏꯅ ꯂꯩꯌꯦꯕꯀꯣ ꯀꯔꯝꯕꯗ ꯄꯥꯝꯃꯤꯅꯣ ꯍꯥꯏꯗꯤ ꯈ꯭ꯋꯥꯏ ꯐꯕꯗ ꯑꯣꯏꯔꯝꯗꯣꯏꯔꯥ ꯅꯠꯇ꯭ꯔꯒꯅ ꯃꯌꯥꯏꯗ ꯑꯣꯏꯗꯣꯏꯔꯥ ꯅꯠꯇ꯭ꯔꯒ ꯈꯔ ꯍꯟꯊꯕ ꯑꯣꯏꯗꯣꯏꯔꯥ ꯑꯥ ꯈ꯭ꯋꯥꯏ ꯐꯕꯗ ꯑꯣꯏꯔꯒꯗꯤ ꯑꯩꯈꯣꯏꯅ ꯃꯤ ꯆꯥꯝꯃꯁꯦ ꯂꯤꯇꯔ ꯊꯥꯔꯇꯤ ꯐꯥꯏꯚꯁꯤ ꯌꯥꯝꯅ ꯋꯥꯡꯉꯦꯕꯀꯣ ꯍꯥꯏꯕꯗꯤ ꯌꯥꯝ ꯌꯥꯝꯃꯦꯕ ꯑꯗꯨꯕꯨ ꯈꯪꯗꯦ ꯀꯁꯇꯃꯔꯅ ꯑꯦ ꯌꯥꯝꯖꯅꯣ ꯂꯧꯖꯒꯦ ꯍꯥꯏꯔꯕ ꯑꯣꯏꯔꯒꯗꯤ ꯑꯗꯨꯝ ꯄꯤꯑꯕꯀꯣ ꯑꯗꯨꯕꯨ ꯑꯩꯈꯣꯏꯅ ꯆꯥꯡ ꯑꯃ ꯌꯦꯡꯉꯒ ꯄꯤꯕꯤꯔꯛꯑꯣ ꯍꯥꯏꯕ ꯑꯣꯏꯔꯒꯗꯤ ꯑꯩꯈꯣꯏꯅ ꯂꯤꯇꯔ ꯀꯨꯟꯊ꯭ꯔꯥꯗꯤ ꯑꯗꯨꯝ ꯄꯤꯌꯦꯕꯀꯣ ꯌꯥꯝꯃꯕꯗ ꯍꯥꯏꯕꯗꯤ ꯄꯣꯠ ꯐꯕꯒꯤ ꯃꯇꯨꯡꯏꯟꯅ ꯑꯦ ꯁꯤꯗꯤ ꯁꯨꯃꯥꯏꯅ ꯈꯔ ꯄꯤꯌꯨ ꯈꯣꯠꯂꯣ ꯍꯥꯏꯅ ꯍꯥꯏꯔꯒ ꯑꯩꯈꯣꯏꯅ ꯅꯣꯔꯃꯦꯜꯗ ꯅꯣꯔꯃꯦꯜꯗꯨꯗꯒꯤ ꯈꯤꯇꯪ ꯇꯥꯔꯒ ꯄꯤꯌꯦꯕꯀꯣ ꯂꯤꯇꯔ ꯃꯉꯥꯁꯤꯅ ꯉꯁꯥꯏꯒꯤ ꯃꯤ ꯍꯦꯟꯒꯠꯂꯛꯄꯗꯨꯒꯤ ꯍꯥꯞꯄꯅꯦꯕꯀꯣ ꯑꯗꯨꯕꯨ ꯄꯣꯠꯁꯦ ꯐꯕꯗ ꯑꯣꯏꯅ ꯂꯧꯔꯕꯅꯤꯅ ꯂꯤꯇꯔ ꯀꯨꯟꯊ꯭ꯔꯥꯅꯁꯨ ꯁꯨꯝ ꯀꯣꯟꯅꯕꯒꯤ ꯆꯥꯡꯗ ꯑꯩꯈꯣꯏꯅ ꯄꯥꯔꯒ ꯑꯣꯏꯅ ꯄꯤꯑꯕ ꯑꯗꯣ ꯂꯤꯇꯔ ꯀꯨꯟꯊ꯭ꯔꯥ ꯑꯣꯏꯅ ꯂꯧꯔꯗꯣꯏꯔꯥ ꯑꯗꯨꯝ

ꯑꯩꯈꯣꯏꯁꯦ ꯃꯌꯣꯝꯗꯨꯗ ꯆꯠꯂꯦꯕꯀꯣ ꯃꯌꯣꯝꯁꯦ ꯁꯝꯅ ꯑꯩꯈꯣꯏꯅ ꯂꯤꯇꯔ ꯑꯗꯨꯝ ꯑꯅꯤ ꯍꯥꯏꯇꯥꯔꯦꯅꯦ ꯂꯤꯇꯔ ꯑꯗꯨꯝ ꯂꯤꯇꯔ ꯑꯅꯤ ꯍꯥꯏꯅ ꯆꯠꯂꯦ ꯑꯗꯣ ꯑꯅꯤꯁꯦ ꯑꯩꯈꯣꯏꯅ ꯌꯥꯝ ꯆꯥꯎꯅ ꯄꯥꯕ ꯋꯥꯅꯦ ꯑꯅꯤꯗꯤ ꯐꯐꯥꯠꯇꯕꯅꯦꯕꯀꯣ ꯑꯗꯣ ꯑꯗꯨꯒꯤ ꯑꯅꯤꯗꯨꯗ ꯑꯩꯈꯣꯏꯅ ꯂꯨꯄꯥ ꯑꯃꯗ ꯑꯗꯨꯒꯤ ꯑꯅꯤꯆꯟꯕ ꯑꯃꯁꯦ ꯁꯤꯗꯩꯁꯤꯗ ꯑꯩꯈꯣꯏꯅ ꯀꯩꯅꯣ ꯆꯜꯂꯦ ꯂꯨꯄꯥ ꯅꯥꯏꯟꯇꯤ ꯐꯥꯏꯚ ꯅꯥꯏꯟꯇꯤ ꯐꯥꯏꯚ ꯆꯠꯂꯦꯕꯀꯣ ꯑꯗꯨ ꯑꯣꯏꯗꯤ ꯅꯥꯏꯟꯇꯤ ꯐꯥꯏꯚꯁꯦ ꯊꯥꯔꯇꯤ ꯑꯣꯏꯗꯣꯏꯅꯦꯕ ꯑꯗꯣ ꯅꯪꯅ ꯄꯨꯟꯅ ꯂꯧꯕꯒꯤ ꯑꯣꯏꯔꯕꯅꯤꯅꯀꯣ ꯑꯩꯅ ꯅꯥꯏꯟꯇꯤ ꯅꯥꯏꯟꯇꯤꯗꯣ ꯁꯥꯕꯤꯔꯒꯦꯕ ꯑꯗꯨꯒ ꯅꯥꯏꯟꯇꯤꯗꯣ ꯊꯥꯔꯇꯤ ꯑꯣꯏꯗꯣꯏꯕ ꯑꯧ ꯑꯗꯨꯁꯨ ꯂꯩꯌꯦ ꯅꯣꯏꯅ ꯑꯦ ꯍꯤꯗꯥꯛ ꯑꯣꯏꯅ ꯍꯥꯞꯄꯤꯌꯣ ꯍꯥꯏꯔꯒꯅ ꯍꯥꯞꯂꯦ ꯅꯠꯇ꯭ꯔꯒꯅ ꯄꯩꯁꯥ ꯑꯣꯏꯅ ꯈꯔ ꯍꯟꯕꯤꯌꯣ ꯍꯥꯏꯔꯒꯁꯨ ꯍꯟꯕ ꯌꯥꯏꯌꯦ ꯂꯤꯇꯔ ꯀꯨꯟꯊ꯭ꯔꯥꯗꯨꯗꯅꯦ ꯑꯩꯈꯣꯏ ꯂꯨꯄꯥ ꯂꯤꯁꯤꯡ ꯑꯅꯤꯒ ꯆꯥꯇ꯭ꯔꯦꯠ ꯇꯥꯏꯌꯦꯕꯀꯣ ꯑꯗꯨ ꯅꯣꯏꯅ ꯑꯦ ꯄꯩꯁꯥ ꯑꯣꯏꯅ ꯈꯤꯇꯪ ꯀꯩꯅꯣ ꯇꯧꯕꯤꯌꯣ ꯍꯥꯏꯔꯒꯅ ꯑꯩꯈꯣꯏꯅ ꯂꯤꯁꯤꯡ ꯑꯅꯤ ꯆꯥꯝꯃꯉꯥ ꯑꯗꯨꯃꯥꯏꯅ ꯂꯧꯗꯣꯏꯕ ꯑꯗꯒꯤ ꯑꯦ ꯌꯨ ꯑꯣꯏꯅ ꯍꯥꯞꯄꯤꯌꯣ ꯍꯥꯏꯔꯒꯅ ꯑꯅꯤ ꯆꯥꯇ꯭ꯔꯦꯠꯁꯦ ꯂꯧꯔꯦꯗꯅ ꯑꯗꯨꯒ ꯑꯩꯈꯣꯏꯅ ꯂꯤꯇꯔ ꯀꯨꯟꯊ꯭ꯔꯥꯒꯤ ꯑꯩꯈꯣꯏꯅ ꯃꯌꯣꯝ ꯀꯨꯟꯊ꯭ꯔꯥꯁꯤꯗꯅꯦ ꯃꯌꯣꯝ ꯀꯨꯟꯊ꯭ꯔꯥꯒ ꯍꯨꯝꯗꯣꯏ ꯄꯤꯗꯣꯏꯕ ꯑꯧ ꯑꯗꯨꯗꯤ ꯍꯤꯗꯥꯛꯁꯦ ꯍꯧꯖꯤꯛꯀꯤ ꯈꯔ ꯐꯕꯗ ꯑꯣꯏꯅ ꯇꯧꯔꯁꯦꯕꯀꯣ ꯑꯗꯣ ꯍꯤꯗꯥꯛꯁꯦ ꯅꯣꯏꯅ ꯂꯧꯕ ꯂꯥꯛꯀꯗꯣꯏꯔꯥ ꯑꯩꯈꯣꯏꯅ ꯗꯤꯂꯤꯕꯔꯤ ꯇꯧꯔꯛꯀꯗꯣꯏꯔꯥ ꯊꯤꯜꯂꯛꯄ ꯑꯣꯏꯅ ꯇꯧꯒꯗ꯭ꯔ ꯑꯗꯣ ꯅꯣꯏ ꯄꯣꯠꯁꯤ ꯐꯕ ꯄꯤꯔꯛꯄꯕꯨꯗꯤ ꯄꯤꯔꯛꯑꯅꯤꯕꯀꯣ ꯑꯗꯨꯕꯨ ꯅꯣꯏ ꯇꯦꯁꯅꯨꯡ ꯇꯧꯒꯗꯧ ꯈꯣꯠꯇꯧꯕ ꯑꯣꯏꯔꯒꯗꯤ ꯅꯣꯏ ꯅꯁꯥꯅ ꯑꯝꯇꯪ ꯂꯥꯛꯑꯝꯃꯒ ꯍꯥꯏꯗꯤ ꯄꯣꯠꯁꯦ ꯑꯦ ꯁꯤꯁꯦ ꯑꯣꯏꯅ ꯃꯈꯟ ꯁꯨꯅ ꯄꯤꯕꯤꯌꯣ ꯍꯥꯏꯕꯅ ꯐꯕ꯭ꯔꯥ ꯅꯠꯇ꯭ꯔꯒꯅ ꯑꯩꯈꯣꯏꯅ ꯑꯗꯨꯝ ꯈꯔ ꯐꯕꯗ ꯑꯣꯏꯅ ꯑꯗꯨꯝ ꯊꯥꯕꯤꯔꯛꯑꯣ ꯍꯥꯏꯅꯔꯤꯕꯁꯤꯗ ꯑꯣꯏꯅ ꯑꯗꯨꯝ ꯊꯥꯕꯤꯔꯛꯑꯣ ꯍꯥꯏꯕ꯭ꯔꯥ

ꯑꯥ ꯑꯣ ꯑꯗꯨ ꯍꯣꯝ ꯗꯦꯂꯤꯕꯔꯤꯕꯨꯗꯤ ꯑꯩꯈꯣꯏꯅ ꯇꯧꯔꯛꯑꯣ ꯍꯥꯏꯔꯁꯨ ꯇꯧꯔꯛꯀꯦꯕꯀꯣ ꯑꯗꯨ ꯑꯣꯏꯔꯒꯁꯨ ꯄꯣꯠꯇꯣ ꯉꯁꯥꯏꯒꯤ ꯅꯣꯏꯅ ꯑꯦ ꯇꯦꯁ ꯇꯧꯔꯒ ꯑꯦ ꯁꯤꯅ ꯈꯔ ꯐꯔꯕ ꯑꯣꯏꯕ ꯃꯥꯜꯂꯦ ꯁꯤ ꯑꯣꯏꯅ ꯇꯧꯔꯒꯦ ꯈꯣꯠꯂꯒꯦ ꯍꯥꯏꯕꯗꯨꯃ ꯅꯣꯏꯅ ꯇꯦꯁ ꯇꯧꯔꯒꯗꯤ ꯈꯪꯉꯦꯗꯅꯀꯣ ꯑꯣ ꯐꯔꯦ ꯑꯗꯨꯗꯤ ꯅꯣꯏ ꯑꯗꯨꯝ ꯀꯩꯅꯣ ꯇꯧꯅꯔꯛꯑꯣ ꯑꯗꯨꯒ ꯇꯧꯅꯔꯁꯦ ꯑꯩ ꯍꯣꯝ ꯗꯤꯂꯤꯕꯔꯤꯗꯣ ꯇꯧꯔꯛꯑꯒꯦ ꯑꯗꯨꯗꯤꯀꯣ ꯍꯣꯏ ꯍꯣꯏ ꯍꯣꯏ ꯐꯔꯦ ꯐꯔꯦ